ꯇꯁꯦꯡꯅ ꯑꯥꯔꯠ ꯑꯦꯛꯖꯤꯕꯤꯁꯟ ꯑꯃ ꯌꯦꯡꯕ ꯆꯠꯄ ꯍꯥꯏꯕꯁꯤ ꯑꯦꯛꯁꯄ꯭ꯂꯣꯔꯤꯡ ꯑ ꯅ꯭ꯌꯨ ꯊꯤꯡꯁꯅꯤ ꯃꯔꯝ ꯑꯁꯤꯅ ꯑꯩꯈꯣꯏꯅ ꯃꯅꯤꯄꯨꯔ ꯌꯨꯅꯤꯚꯔꯁꯤꯇꯤ ꯑꯣꯐ ꯀꯜꯆꯔꯗ ꯁꯤꯟꯈꯤꯕ ꯑꯥꯔꯠ ꯑꯦꯛꯖꯤꯕꯤꯁꯟ ꯑꯁꯤꯗ ꯑꯩ ꯏꯁꯥꯅ ꯇꯁꯦꯡꯅ ꯆꯠꯂꯒ ꯍꯛꯊꯦꯡꯅꯅ ꯌꯦꯡꯖꯔꯨꯔꯦ ꯃꯁꯤꯗ ꯎꯔꯤꯕ ꯑꯁꯤ ꯇꯣꯉꯥꯟ ꯇꯣꯉꯥꯟꯕ ꯃꯈꯜꯒꯤ ꯍꯥꯏꯕꯗꯤ ꯑꯥꯔꯇꯤꯁ ꯑꯃꯅ ꯄꯨꯊꯣꯔꯛꯄ ꯃꯍꯥꯛꯀꯤ ꯃꯣꯠ ꯑꯗꯨ ꯃꯍꯥꯛꯀꯤ ꯂꯥꯏ ꯑꯗꯨꯗ ꯇꯥꯕ ꯉꯝꯃꯤ ꯑꯗꯨꯗꯨꯒ ꯏꯁꯀꯜꯞꯆꯔ ꯍꯥꯏꯕ ꯇꯥꯔꯒꯗꯤ ꯍꯥꯏꯗꯤ ꯁꯥꯔꯛꯏꯕ ꯃꯨꯔꯇꯤ ꯑꯗꯨ ꯍꯦꯛ ꯌꯦꯡꯕ ꯀꯥꯟꯗꯁꯨ ꯑꯩꯈꯣꯏꯗ ꯐꯪꯕ ꯀꯥꯟꯅꯕ ꯅꯨꯡꯉꯥꯏꯕ ꯑꯗꯨ ꯑꯩꯈꯣꯏꯅ ꯑꯥꯔꯠ ꯑꯦꯛꯖꯤꯕꯤꯁꯟ ꯑꯣꯔ ꯅꯠꯇ꯭ꯔꯒ ꯑꯦꯛꯁꯄꯣ ꯑꯃ ꯆꯠꯄ ꯀꯥꯟꯗ ꯐꯪꯕ ꯉꯝꯃꯦ